ꯍꯜꯂꯣ ꯁꯤ ꯀꯩꯅꯣꯝ ꯏꯁꯇꯦꯁꯟꯅꯦꯔꯤ ꯑꯣꯏꯕꯤꯔꯕꯣ ꯊꯣꯏꯕꯤ ꯏꯁꯇꯦꯁꯟꯅꯦꯔꯤ ꯑꯣ ꯑꯩ ꯃꯉꯝ ꯀꯩꯅꯣ ꯍꯣꯁꯇꯦꯜꯗꯒꯤ ꯐꯣꯟ ꯇꯧꯖꯔꯛꯄꯅꯦꯕꯀꯣ ꯅꯍꯥꯟ ꯑꯉꯥꯡꯒꯤ ꯂꯥꯏꯔꯤꯛ ꯈꯔ ꯆꯦꯜꯂꯝꯕ ꯑꯗꯨꯒꯤꯗꯣ ꯂꯥꯛꯂꯕ꯭ꯔꯅ ꯍꯪꯒꯦꯅ ꯐꯣꯟ ꯇꯧꯖꯔꯛꯄꯅꯦ ꯃꯣꯏ ꯍꯥꯟꯅ ꯀ꯭ꯂꯥꯁ ꯁꯤꯛꯁꯀꯤ ꯂꯥꯏꯔꯤꯛꯇꯅꯦ ꯃꯦꯠꯁꯀꯥ ꯏꯪꯂꯤꯁꯀꯗꯣ ꯁꯤꯜꯂꯅꯦꯅ ꯍꯥꯏꯕꯒꯤ ꯑꯩꯈꯣꯏꯗꯨ ꯍꯣꯁꯇꯦꯜꯒꯤ ꯑꯣꯏꯕꯒꯤ ꯑꯉꯥꯡꯒꯤ ꯄꯨꯟꯅ ꯄꯨꯟꯅ ꯂꯧꯕꯅꯦꯕ ꯑꯗꯨꯒꯤ ꯃꯣꯏ ꯂꯥꯏꯔꯤꯛꯁꯦ ꯀꯣꯄꯤ ꯇꯔꯥ ꯇꯔꯥ ꯂꯧꯗꯣꯏꯅꯤ ꯑꯗꯨꯒꯤ ꯃꯦꯠꯁꯀ ꯏꯪꯂꯤꯁꯀꯁꯦ ꯂꯥꯛꯂꯕ꯭ꯔꯥ ꯑꯗꯨꯒꯤꯗꯣ ꯍꯪꯒꯦꯅ ꯐꯣꯟ ꯇꯧꯔꯛꯄꯅꯤ ꯅꯍꯥꯟ ꯃꯃꯥꯡꯒꯤ ꯑꯗꯨꯒꯤ ꯃꯁꯤꯡꯗꯨꯕꯨꯗꯤ ꯆꯞ ꯆꯥꯕꯤ ꯍꯥꯏꯔꯝꯗꯦꯕꯀꯣ ꯃꯃꯥꯡ ꯂꯧꯕꯩꯗꯕꯨꯗꯤ ꯑꯗꯨ ꯂꯧꯔꯗꯤ ꯀꯣꯄꯤ ꯇꯔꯥ ꯇꯔꯥ ꯂꯧꯗꯣꯏꯅꯦꯕ ꯀ꯭ꯂꯥꯁ ꯁꯤꯛꯁꯀꯤꯗꯨꯗ ꯑꯗꯨꯗꯤ ꯍꯧꯖꯤꯛꯀꯤꯗꯤ ꯂꯥꯛꯂꯤꯕꯒꯩꯅ ꯁꯦ

ꯑꯣ ꯑꯗꯨꯗꯤ ꯏꯪꯂꯤꯁꯀꯤꯗꯣ ꯑꯩ ꯉꯥꯏꯍꯥꯛꯇꯪ ꯂꯩꯔꯒ ꯑꯗꯨꯝ ꯂꯧꯕ ꯂꯥꯛꯆꯔꯒꯦꯕꯀꯣ ꯀꯣꯄꯤ ꯇꯔꯥ ꯊꯝꯕꯤꯔꯝꯃꯣ ꯑꯗꯨꯒ ꯍꯌꯦꯡ ꯃꯦꯠꯁꯀꯤꯗꯨꯅꯦ ꯂꯥꯛꯄ ꯃꯇꯝꯗꯣ ꯑꯗꯨ ꯀꯣꯄꯤ ꯇꯔꯥ ꯑꯗꯨꯝꯇꯒ ꯑꯗꯣ ꯃꯦꯠꯁꯀꯤꯁꯦ ꯀꯔꯝꯕ ꯃꯇꯝꯗꯒꯨꯝꯕ ꯂꯥꯛꯇꯧꯕ ꯃꯥꯟꯒꯦ ꯍꯥꯏꯗꯤ ꯆꯥꯎꯔꯥꯛꯄ ꯑꯃ ꯑꯣ ꯍꯣꯏ ꯀꯩꯁꯨ ꯀꯥꯏꯗꯦ ꯑꯗꯨꯗꯤ ꯑꯗꯨꯝ ꯍꯞꯇꯥ ꯑꯃ ꯂꯥꯛꯄꯩꯗꯣ ꯑꯗꯨꯒꯤꯗꯤ ꯑꯗꯨꯝ ꯀꯣꯄꯤ ꯇꯔꯥ ꯂꯦꯡꯗꯕꯤ ꯊꯃꯝꯃꯣ ꯑꯗꯨꯒ ꯑꯗꯨꯝ ꯐꯣꯟ ꯇꯧꯕꯤꯔꯛꯑꯣ ꯁꯤꯒꯤ ꯅꯝꯕꯔꯁꯦ ꯁꯤꯒꯤꯁꯤꯗ ꯑꯗꯨꯝ ꯍꯥꯡꯉꯦꯕꯀꯣ ꯁꯤ ꯅꯝꯕꯔꯁꯤꯗ ꯀꯣꯄꯤ ꯇꯔꯥꯗꯣ ꯂꯩꯕ ꯀꯥꯟꯗ ꯐꯣꯟ ꯑꯗꯨꯝ ꯇꯧꯕꯤꯔꯣ ꯑꯗꯨꯒ ꯄꯥꯎ ꯐꯥꯎꯅꯔꯁꯦ ꯀꯣꯄꯤ ꯇꯔꯥꯗꯣ ꯑꯗꯨꯝ ꯈꯥꯛꯄꯤꯔꯝꯃꯣ ꯑꯗꯣ ꯍꯧꯖꯤꯛ ꯏꯪꯂꯤꯁꯀꯤ ꯀꯣꯄꯤ ꯇꯔꯥꯗꯣ ꯑꯗꯨꯏꯗꯣ ꯍꯧꯖꯤꯛ ꯉꯥꯏꯍꯥꯛ ꯂꯩꯔꯒ ꯂꯧꯕ ꯂꯥꯛꯆꯔꯒꯦ ꯑꯗꯣ ꯀꯣꯄꯤ ꯇꯔꯥꯗꯣ ꯑꯗꯨꯝꯇ ꯍꯥꯏꯗꯤ ꯄꯤꯊꯣꯛꯄꯤꯔꯝꯃꯅꯨ ꯂꯦꯡꯗꯕꯤ ꯊꯝꯕꯤꯔꯝꯃꯣꯅꯦ

ꯍꯣꯏ ꯀꯩꯁꯨ ꯀꯥꯏꯗꯦ ꯑꯗꯨꯝ ꯍꯣꯏ ꯌꯥꯔꯗꯤ ꯍꯧꯖꯤꯛ ꯀꯥꯟ ꯑꯗꯨꯝ ꯃꯣꯏ ꯁꯥꯏꯟꯁꯀꯤ ꯑꯣꯏꯕ ꯁꯥꯏꯟꯁ ꯇꯨꯗꯦ ꯃꯦꯠꯁ ꯇꯨꯗꯦꯒ ꯍꯥꯏꯗꯅ ꯃꯆꯥ ꯃꯆꯥ ꯂꯩꯗꯅ ꯑꯉꯥꯡꯒꯤ ꯂꯨꯄꯥ ꯀꯨꯟꯊ꯭ꯔꯥ ꯄꯤꯕ ꯑꯗꯨꯒꯨꯝꯕ ꯂꯥꯛꯂꯁꯨ ꯑꯗꯨꯝ ꯑꯗꯨꯒꯨꯝꯕꯒꯤ ꯂꯩꯕ꯭ꯔꯥ ꯂꯩꯔꯗꯤ ꯑꯗꯨꯒꯨꯝꯕꯗꯨꯁꯨ ꯈꯔ ꯂꯧꯕꯤꯒꯦ ꯃꯣꯏ ꯍꯣꯏ ꯍꯣꯏ ꯋꯥꯔꯤ ꯃꯆꯥꯒꯨꯝꯕ ꯑꯗꯒꯤ ꯃꯣꯏ ꯁꯨꯝ ꯍꯧꯖꯤꯛ ꯀꯔꯤ ꯇ꯭ꯋꯤꯡꯀꯜꯒꯨꯝꯕꯀꯣ ꯍꯥꯏꯗꯤ ꯑꯅꯧꯕ ꯂꯥꯛꯇꯥꯔꯗꯤ ꯑꯗꯨꯝ ꯌꯦꯡꯉꯗꯒꯤꯅꯦ ꯀꯔꯤ ꯀꯔꯤ ꯂꯥꯏꯔꯤꯛ ꯂꯩꯕꯅꯣ ꯑꯅꯧꯕ ꯂꯥꯀꯄꯗꯣ ꯑꯗꯨꯒ ꯍꯥꯏꯕꯗꯤ ꯑꯗꯨ ꯑꯗꯨꯝ ꯗꯨꯀꯥꯟꯁꯤ ꯑꯗꯨꯝ ꯍꯥꯡꯕꯤꯗꯣꯏ ꯅꯠꯇ꯭ꯔꯣ ꯍꯧꯖꯤꯛ ꯍꯥꯏꯗꯤ ꯀꯌꯥꯝ ꯀꯨꯏꯅꯗꯤ ꯍꯥꯡꯈꯤꯅꯤ

ꯑꯣ ꯍꯣꯏ ꯍꯣꯏ ꯑꯗꯨꯗꯤ ꯍꯥꯏꯗꯤ ꯑꯗꯨꯝ ꯍꯥꯏꯕꯤꯔꯝꯃꯣꯅꯦ ꯍꯧꯖꯤꯛꯀꯤꯗꯨ ꯂꯥꯛꯀꯥꯟꯗ ꯂꯥꯏꯔꯤꯛꯇꯨꯁꯨ ꯌꯦꯡꯉꯒꯦ ꯑꯗꯨꯒ ꯍꯥꯏꯗꯤ ꯈꯤꯇꯪ ꯊꯦꯡꯉꯅꯤꯀꯣ ꯑꯗꯨꯝ ꯀꯩꯅꯣ ꯇꯧꯔꯒꯦ ꯍꯣꯏ ꯍꯣꯏ ꯑꯗꯨꯗꯤ ꯌꯥꯝ ꯅꯨꯡꯉꯥꯏꯔꯦ ꯎꯝ ꯊꯝꯃꯒꯦ ꯑꯗꯨꯗꯤ